ꯍꯜꯂꯣ

ꯍꯜꯂꯣ ꯁꯣꯝꯒꯤꯁꯤ ꯄꯣꯠ ꯌꯣꯟꯕ ꯃꯤꯅꯤꯀꯣ ꯄꯣꯠ ꯈꯤꯇ ꯂꯩꯖꯒꯦ ꯇꯧꯕꯅꯦ ꯑꯩꯁꯦ ꯁꯣꯝꯒꯤ ꯗꯨꯀꯥꯟꯁꯤꯗ ꯀꯔꯤ ꯀꯔꯤ ꯄꯣꯠ ꯆꯩ ꯂꯩꯕꯒꯦ ꯑꯗꯨꯁꯨ ꯈꯪꯖꯅꯤꯡꯗꯅ ꯇꯧꯖꯔꯛꯄꯅꯤ ꯕꯦꯁꯣꯟ ꯍꯋꯥꯏꯁꯤꯡꯗꯨꯅ ꯃꯃꯟ ꯀꯌꯥ ꯀꯌꯥꯃꯨꯛꯀꯤ ꯆꯥꯡꯗ ꯂꯩꯕꯒꯦ ꯑꯗꯨꯁꯨ ꯑꯝꯇ ꯍꯥꯏꯕꯤꯔꯛꯎ

ꯑꯗꯣ ꯈꯔ ꯂꯧꯖꯒꯦ ꯇꯧꯕꯅꯤ ꯑꯩꯗꯤ ꯑꯍꯜ ꯑꯣꯏꯔꯕꯅꯤꯅ ꯗꯨꯀꯥꯟꯗ ꯂꯥꯛꯄꯁꯨ ꯉꯝꯗꯦ ꯁꯣꯝꯅ ꯄꯣꯠ ꯆꯩ ꯑꯥꯂꯨ ꯀꯔꯤ ꯀꯔꯥ ꯈꯔꯁꯨ ꯂꯧꯖꯒꯦ ꯗꯤꯂꯤꯕꯔꯤꯒꯨꯝꯕ ꯇꯧꯕꯤꯔꯛꯄ ꯌꯥꯒꯗ꯭ꯔꯥ ꯌꯨꯝꯗ ꯊꯤꯟꯕꯤꯔꯛꯄ

ꯑꯗꯨꯒ ꯑꯥꯂꯨꯅ ꯀꯦ ꯖꯤꯗ ꯀꯌꯥꯃꯨꯛꯀꯤ ꯆꯥꯡꯗ ꯂꯩꯕꯒꯦ ꯑꯗꯨꯁꯨ ꯈꯪꯅꯤꯡꯉꯤ

ꯄꯣꯠ ꯆꯩ ꯑꯩꯇꯩ ꯑꯅꯧ ꯑꯅꯧꯕ ꯀꯔꯤ ꯀꯔꯤ ꯒ꯭ꯔꯣꯁꯔꯤꯒꯤ ꯀꯔꯤ ꯀꯔꯤ ꯁꯣꯝꯗ ꯌꯥꯎꯕꯒꯦ ꯍꯋꯥꯏꯗꯁꯨ ꯍꯋꯥꯏ ꯃꯈꯜ ꯀꯔꯤ ꯀꯔꯤ ꯍꯋꯥꯏ ꯃꯈꯜ ꯂꯩꯕꯒꯦ ꯁꯣꯝꯒꯤ ꯗꯨꯀꯥꯟꯗ ꯑꯗꯨꯁꯤꯡꯗꯨꯁꯨ ꯍꯣꯏ ꯁꯣꯝꯒꯤ ꯗꯨꯀꯥꯟꯗ ꯑꯩꯁꯦ ꯑꯍꯟ ꯑꯣꯏꯔꯕꯅꯤꯅ ꯊꯣꯛꯂꯛꯄꯁꯨ ꯉꯝꯗ꯭ꯔꯦ ꯑꯗꯨꯅ ꯁꯣꯝꯅ ꯄꯣꯠ ꯆꯩꯁꯤꯡꯗꯣ ꯑꯩ ꯑꯂꯨꯁꯨ ꯕꯦꯁꯣꯟꯁꯨ ꯍꯋꯥꯏ ꯆꯦꯡꯋꯥꯏ ꯀꯔꯤ ꯀꯔꯥ ꯈꯔꯁꯨ ꯃꯈꯜ ꯈꯔꯁꯨ ꯍꯥꯏꯖꯔꯛꯀꯦ ꯑꯗꯨꯒ ꯗꯤꯂꯤꯕ꯭ꯔꯤ ꯑꯃꯨꯛꯇ ꯇꯧꯍꯟꯕꯤꯔꯛꯑꯣꯅ ꯍꯥꯏꯖꯔꯤ ꯑꯩꯒꯤ ꯄꯣꯠ ꯆꯩꯁꯤꯡꯁꯦ ꯁꯨꯅꯕ ꯍꯣꯏ ꯍꯣꯏ ꯍꯣꯏ ꯍꯥꯏꯖꯔꯛꯑꯒꯦ ꯑꯥꯂꯨ ꯀꯦ ꯖꯤ ꯃꯉꯥ ꯑꯃꯅꯦ ꯑꯗꯒꯤ ꯕꯦꯁꯣꯟ ꯀꯦ ꯖꯤ ꯑꯅꯤꯃ ꯍꯋꯥꯏ ꯃꯪꯒꯟꯗ ꯀꯦ ꯖꯤ ꯑꯍꯨꯝ ꯑꯃ ꯍꯋꯥꯏ ꯀꯥꯡꯇꯛꯇ ꯀꯦ ꯖꯤ ꯑꯃ ꯑꯗꯒꯤ ꯑꯇꯥ ꯀꯦ ꯖꯤ ꯑꯍꯨꯝ ꯃꯣꯏꯗꯥ ꯀꯦ ꯖꯤ ꯑꯅꯤ ꯑꯗꯒꯤ ꯑꯆꯥꯊꯥꯎ ꯂꯤꯇꯔ ꯃꯉꯥ ꯑꯁꯤꯅꯆꯤꯡꯕꯁꯤꯡ ꯑꯩꯒꯤ ꯌꯨꯝꯗ ꯁꯣꯝꯅ ꯀꯩꯅꯣ ꯇꯧꯕꯤꯔꯛꯅꯕ ꯑꯩꯁꯤ ꯑꯩꯒꯤ ꯂꯝꯁꯦ ꯑꯩꯁꯦ ꯀꯥꯡꯄꯣꯛꯄꯤ ꯋꯥꯔꯠ ꯅꯝꯕꯔ ꯐꯥꯏꯕ ꯃꯃꯥꯥꯡ ꯂꯩꯀꯥꯏꯗ ꯂꯩꯕꯅꯤ ꯁꯤ ꯐꯥꯎꯕꯗꯪ ꯁꯣꯝꯅ ꯋꯥꯔꯁꯨ ꯋꯥꯅ ꯗꯤꯂꯤꯕ꯭ꯔꯤ ꯇꯧꯕꯤꯔꯛꯑꯣ ꯁꯣꯝꯒꯤ ꯍꯥꯏꯔꯤꯕ ꯄꯩꯁꯥꯗꯨꯁꯨ ꯑꯩ ꯄꯤꯖꯔꯒꯦ ꯍꯣꯏ ꯍꯣꯏ ꯍꯣꯏ ꯀꯦꯁ ꯑꯣꯟ ꯗꯤꯂꯤꯕ꯭ꯔꯤ ꯑꯣꯏꯅ ꯇꯧꯖꯔꯒꯦ ꯁꯣꯝꯒꯤ ꯗꯨꯀꯥꯟꯗ ꯑꯅꯧꯕ ꯄꯣꯠ ꯆꯩ ꯄꯣꯠꯂꯝꯁꯤꯡ ꯀꯔꯤꯒꯨꯝꯕ ꯃꯈꯥ ꯇꯥꯅ ꯂꯥꯛꯑꯒꯁꯨ ꯑꯩꯉꯣꯟꯗ ꯑꯗꯨꯝ ꯄꯥꯎ ꯁꯤꯒꯤ ꯅꯝꯕꯔꯁꯤꯗ ꯑꯗꯨꯝ ꯄꯥꯎ ꯐꯥꯎꯕꯤꯔꯛꯑꯣ ꯑꯗꯨꯒ ꯃꯈꯥ ꯇꯥꯅ ꯑꯃꯨꯛ ꯂꯧꯖꯔꯒꯦ ꯉꯁꯤꯒꯤꯗꯤ ꯍꯥꯏꯔꯤꯕꯁꯤꯡꯁꯤꯗꯪ ꯂꯧꯖꯔꯒꯦ ꯑꯗꯨꯗꯤ ꯀꯦꯟꯗꯜ ꯄꯤꯀꯦꯠ ꯑꯍꯨꯝ ꯑꯃꯒ ꯗꯨꯛ ꯄꯤꯀꯦꯠ ꯃꯉꯥ ꯑꯃꯒꯁꯨ ꯂꯧꯖꯔꯒꯦ ꯑꯗꯒꯤ ꯃꯩꯈꯦꯠ ꯕꯣꯛꯁ ꯑꯃꯒꯁꯨ ꯍꯥꯞꯄꯤꯔꯛꯑꯣ ꯁꯔꯞꯀꯤ ꯁꯔꯞ ꯑꯣ ꯐꯔꯦ ꯑꯗꯨꯗꯤ ꯁꯔꯞ ꯀꯦ ꯖꯤ ꯃꯉꯥꯒꯤ ꯕ꯭ꯔꯥꯏꯠ ꯍꯥꯞꯄꯗꯨꯃꯒ ꯍꯥꯞꯄꯤꯔꯛꯑꯣ ꯑꯇꯩꯗꯤ ꯂꯣꯏꯖꯔꯒꯦ ꯄꯣꯠ ꯆꯩꯁꯤꯅ ꯁꯤꯒꯤ ꯄꯣꯠ ꯆꯩꯁꯦ ꯍꯥꯟꯅ ꯀꯩꯅꯣ ꯇꯧꯕꯤꯔꯣ ꯑꯗꯨꯒ ꯃꯈꯥ ꯇꯥꯕ ꯑꯃꯨꯛ ꯂꯧꯔꯒꯦ ꯑꯅꯧ ꯑꯅꯧꯕ ꯂꯥꯛꯑꯀꯥꯟꯗ ꯍꯣꯏ ꯍꯣꯏ ꯍꯣꯏ ꯍꯣꯏ ꯍꯣꯏ ꯑꯩꯁꯦ ꯉꯁꯤ ꯅꯨꯡꯗꯥꯡ ꯋꯥꯏꯔꯝ ꯐꯥꯎꯒꯤ ꯃꯅꯨꯡꯗ ꯄꯥꯝꯖꯩ ꯀꯔꯤꯝꯇ ꯂꯩꯇ꯭ꯔꯦ ꯌꯨꯝꯗ ꯍꯣꯏ ꯍꯣꯏ ꯍꯣꯏ ꯌꯥꯝꯅ ꯐꯔꯦ ꯊꯥꯒꯠꯆꯔꯤ ꯊꯝꯖꯔꯒꯦ